ꯑꯦꯂꯦꯛꯇ꯭ꯔꯤꯁꯇꯤ ꯍꯥꯏꯕꯁꯤ ꯃꯤꯑꯣꯏ ꯈꯨꯗꯤꯡꯒꯤ ꯌꯨꯝꯗ ꯑꯅꯝꯕꯅ ꯂꯩꯅꯔꯦ ꯃꯅꯤꯄꯨꯔꯒꯤ ꯑꯣꯏꯅꯗꯤ ꯑꯁꯤꯒꯤꯁꯤꯗ ꯑꯩꯈꯣꯏꯅ ꯃꯣꯏꯒꯤ ꯌꯥꯝꯅ ꯐꯠꯇꯕ ꯍꯥꯏꯔꯒꯗꯤ ꯃꯣꯏꯒꯤꯁꯤꯗ ꯗꯦꯟꯖꯔꯒꯨꯝꯕ ꯂꯩꯕꯁꯤ ꯀꯩ ꯀꯩꯅꯣ ꯍꯥꯏꯕ ꯃꯇꯝꯗ ꯑꯩꯈꯣꯏꯅ ꯀꯩꯒꯨꯝꯕ ꯈꯨꯠꯁꯦ ꯆꯣꯠꯂꯒ ꯑꯣꯔ ꯈꯣꯡ ꯆꯣꯠꯂꯒ ꯃꯣꯏꯒꯤ ꯄ꯭ꯂꯛꯁꯦ ꯊꯦꯡꯉꯨꯕ ꯈꯣꯠꯂꯨꯕ ꯑꯗꯨꯗꯩꯗꯤ ꯑꯩꯈꯣꯏ ꯁꯣꯛ ꯇꯧꯒꯅꯤ ꯑꯗꯨꯇꯪꯗꯁꯨ ꯅꯠꯇꯅ ꯑꯩꯈꯣꯏꯒꯤ ꯋꯥꯏꯌꯔ ꯑꯃ ꯂꯩꯔꯝꯕ ꯃꯇꯝꯗ ꯑꯁꯤꯒꯤ ꯋꯥꯏꯌꯔꯁꯦ ꯑꯩꯈꯣꯏꯅ ꯑꯦꯛꯁꯁ꯭ꯄꯣꯁ ꯑꯣꯏꯔꯕ ꯑꯣꯔ ꯅꯦꯀꯦꯠ ꯑꯣꯏꯔꯒꯗꯤ ꯍꯥꯏꯕꯗꯤ ꯃꯣꯏꯒꯤ ꯀꯕꯔꯗꯣ ꯑꯩꯈꯣꯏꯒꯤ ꯁꯦꯒꯥꯏ ꯇꯨꯒꯥꯏꯕ ꯌꯥꯎꯔꯝꯃꯒꯗꯤ ꯑꯩꯈꯣꯏꯅ ꯊꯦꯡꯉꯨ ꯃꯇꯝꯗ ꯊꯦꯡꯉꯨꯕ ꯃꯇꯝꯗ ꯍꯥꯏꯕꯗꯤ ꯑꯩꯈꯣꯏ ꯋꯥꯏꯌꯔꯗꯨ ꯅꯠꯇꯕ ꯋꯥꯏꯌꯔꯗꯨꯒꯤ ꯃꯅꯨꯡꯗ ꯌꯥꯎꯔꯤꯕ ꯌꯣꯠꯇꯨ ꯊꯦꯡꯉꯨ ꯃꯇꯝꯗ ꯑꯩꯈꯣꯏꯒꯤ ꯁꯣꯛ ꯆꯠꯀꯅꯤ ꯃꯩ ꯆꯤꯡꯒꯅꯤ ꯑꯗꯨꯇꯪꯁꯨ ꯅꯠꯇꯅ ꯑꯇꯣꯞꯄ ꯑꯃ ꯍꯥꯏꯔꯒꯗꯤ ꯑꯦꯂꯦꯛꯇ꯭ꯔꯤꯁꯇꯤꯁꯤꯅ ꯌꯥꯝꯅ ꯗ꯭ꯔꯥꯏ ꯑꯣꯏꯕ ꯃꯇꯝꯗꯗꯤ ꯑꯩꯈꯣꯏꯒꯤ ꯁ꯭ꯄꯥꯔꯛ ꯌꯥꯝꯅ ꯂꯥꯏꯅ ꯁ꯭ꯄꯥꯛ ꯊꯣꯛꯄ ꯃꯇꯝꯗ ꯁ꯭ꯄꯥꯛꯇꯨꯅ ꯀꯩꯗꯧꯅꯤ ꯑꯩꯈꯣꯏꯒꯤ ꯌꯨꯝ ꯐꯥꯎꯕ ꯃꯩ ꯆꯥꯍꯟꯕ ꯈꯣꯠꯂꯟꯕ ꯑꯗꯒꯤ ꯃꯩ ꯆꯥꯛꯄ ꯈꯣꯠꯄ ꯐ꯭ꯌꯨꯁ ꯆꯥꯛꯄꯗꯒꯤ ꯀꯦꯇꯣꯅꯤ ꯑꯩꯈꯣꯏꯒꯤ ꯌꯨꯝ ꯃꯩ ꯆꯥꯛꯄ ꯑꯗꯩꯒꯤ ꯐꯣꯔꯦꯁ ꯃꯩ ꯆꯥꯛꯄ ꯑꯁꯤ ꯃꯌꯥꯝ ꯊꯣꯛꯂꯝꯕ ꯈꯣꯠꯂꯝꯕ ꯂꯩ ꯑꯁꯤꯒꯤꯁꯦ ꯑꯩꯈꯣꯏꯅ ꯀꯃꯥꯏꯅ ꯉꯥꯛꯊꯣꯛꯀꯅꯤ ꯍꯥꯏꯕ ꯃꯇꯝꯗ ꯈꯨꯠ ꯆꯣꯠꯄꯒꯤꯗꯨꯗꯤ ꯈꯨꯠꯁꯦ ꯍꯥꯟꯅ ꯐꯖꯟꯅ ꯗ꯭ꯔꯥꯏ ꯇꯧꯕꯤꯔꯣ ꯑꯣꯔ ꯈꯣꯡ ꯆꯣꯠꯄꯒꯤꯗꯨꯗꯤ ꯐꯖ ꯈꯣꯡꯁꯦ ꯐꯖꯟꯅ ꯗ꯭ꯔꯥꯏ ꯇꯧꯕꯤꯔꯣ ꯑꯗꯨꯗꯪꯁꯨ ꯅꯠꯇꯅ ꯄ꯭ꯔꯣꯇꯦꯛꯁꯟ ꯎꯞꯄ ꯈꯣꯠꯂꯒ ꯑꯩꯈꯣꯏ ꯍꯦꯟꯗꯜ ꯇꯧꯕꯤꯅꯕ ꯐꯣꯔ ꯑꯦꯖꯥꯝꯄꯜ ꯑꯩꯈꯣꯏꯒꯤ ꯅꯦꯀꯦꯠ ꯋꯥꯏꯌꯔꯒꯨꯝꯕ ꯑꯩꯈꯣꯏꯒꯤ ꯊꯦꯡꯒꯦ ꯍꯥꯏꯔꯒꯗꯤ